ꯃꯅꯤꯄꯨꯔꯤ ꯂꯣꯟꯗ ꯑꯩꯅ ꯃꯔꯨ ꯑꯣꯏꯅ ꯅꯨꯡꯉꯥꯏꯕ ꯅꯠꯇ꯭ꯔꯒ ꯈꯪꯖꯤꯟꯕꯗ ꯀꯥꯟꯅꯩ ꯍꯥꯏꯅ ꯂꯧꯕ ꯌꯥꯝꯅ ꯅꯨꯡꯉꯥꯏꯕ ꯋꯥꯍꯩ ꯅꯠꯇ꯭ꯔꯒ ꯋꯥꯍꯩ ꯄꯔꯦꯡ ꯑꯗꯨꯗꯤ ꯑꯩ ꯋꯥꯈꯜꯗ ꯏꯍꯥꯟ ꯍꯥꯟꯅ ꯈꯜꯂꯛꯂꯤꯁꯦ ꯑꯩꯈꯣꯏꯒꯤ ꯑꯍꯟ ꯃꯊꯤꯅ ꯆꯐꯨ ꯃꯦꯟꯕ ꯍꯥꯏꯕꯗꯤ ꯃꯁꯤꯅ ꯍꯥꯏꯅꯤꯡꯂꯤꯁꯤ ꯀꯔꯤꯅꯣ ꯍꯥꯏꯕ ꯃꯇꯝꯁꯤꯗ ꯑꯩꯈꯣꯏꯒꯤ ꯑꯩꯈꯣꯏꯅ ꯍꯥꯏꯗꯤ ꯑꯩꯈꯣꯏꯅ ꯊꯕꯛ ꯑꯃ ꯇꯧꯕ ꯃꯇꯝꯁꯤꯗ ꯑꯩꯈꯣꯏꯅ ꯏꯁꯥꯅ ꯍꯥꯟꯅ ꯍꯦꯛꯇ ꯇꯧꯕ ꯅꯠꯇꯕ ꯍꯥꯏꯕꯗꯤ ꯑꯩꯈꯣꯏꯒꯤ ꯑꯍꯜ ꯑꯍꯜꯒꯤ ꯍꯥꯏꯗꯤ ꯋꯥ ꯍꯥꯟꯅ ꯇꯥꯔꯒ ꯑꯩꯈꯣꯏꯅ ꯊꯕꯛ ꯑꯗꯨ ꯄꯥꯡꯊꯣꯛꯂꯒꯗꯤ ꯈꯨꯗꯣꯡ ꯍꯥꯏꯗꯤ ꯈꯨꯗꯣꯡ ꯆꯥꯒꯅꯤ ꯍꯥꯏꯅ ꯈꯜꯂꯤ ꯍꯥꯏꯕꯗꯤ ꯑꯍꯜ ꯍꯥꯏꯁꯤꯗꯤ ꯃꯣꯏꯗꯤ ꯍꯥꯟꯅ ꯃꯣꯏꯅ ꯍꯥꯟꯅ ꯂꯣꯏꯅ ꯇꯧꯗꯅ ꯂꯣꯏꯔꯒ ꯂꯩꯔꯕꯅꯤ ꯍꯥꯏꯕꯗꯤ ꯃꯣꯏꯅ ꯑꯦꯛꯁꯄꯦꯔꯦꯟꯁꯁꯨ ꯃꯌꯥꯝ ꯂꯩꯔꯕꯅꯤꯅ ꯃꯣꯏꯒꯤ ꯋꯥꯗꯨ ꯇꯥꯔꯒꯗꯤ ꯍꯦꯟꯅ ꯑꯩꯈꯣꯏꯅ ꯍꯥꯏꯗꯤ ꯊꯕꯛꯇꯨ ꯇꯧꯕ ꯃꯇꯝꯗ ꯀꯃꯥꯏꯅ ꯇꯧꯒꯦ ꯈꯣꯠꯀꯦ ꯍꯥꯏꯕꯗꯤ ꯃꯥꯒꯤ ꯍꯧꯔꯛꯐꯝꯁꯤ ꯀꯃꯥꯏꯅ ꯍꯧꯔꯒ ꯇꯧꯒꯅꯤ ꯊꯕꯛꯇꯨ ꯀꯃꯥꯏꯅ ꯂꯣꯏꯁꯤꯟꯒꯅꯤ ꯀꯃꯥꯏꯅ ꯇꯧꯒꯅꯤ ꯍꯥꯏꯕꯗꯣ ꯑꯃꯨꯛ ꯑꯩꯈꯣꯏꯅ ꯑꯍꯟꯗꯒꯤ ꯍꯥꯏꯗꯤ ꯍꯪꯖꯔꯒ ꯈꯪꯕꯒꯤ ꯈꯨꯗꯣꯡ ꯆꯥꯕꯗꯣ ꯃꯌꯥꯝ ꯑꯃ ꯂꯩ ꯑꯗꯨꯅ ꯑꯩꯈꯣꯏꯅ ꯊꯕꯛ ꯑꯃ ꯇꯧꯕ ꯃꯇꯝꯁꯤꯗ ꯑꯍꯟꯒꯤ ꯃꯇꯦꯡ ꯂꯧꯔꯒ ꯑꯩꯈꯣꯏꯅ ꯊꯕꯛꯁꯨ ꯇꯧꯁꯤ ꯍꯥꯏꯕꯗꯨ ꯍꯥꯏꯅꯤꯡꯉꯤ